ꯑꯩꯈꯣꯏ ꯏꯃꯨꯡꯗ ꯑꯩꯒ ꯑꯩꯒꯤ ꯏꯅꯥꯎꯄꯥ ꯑꯃꯒ ꯂꯩ ꯃꯥꯒꯤ ꯃꯃꯤꯡꯅ ꯀꯦꯜꯕꯤꯟ ꯀꯧꯋꯦ ꯃꯥꯁꯨ ꯃꯥꯒ ꯑꯩꯒ ꯃꯥꯟꯅꯕ ꯍꯥꯏꯕꯁꯤꯗꯤ ꯑꯩꯈꯣꯏꯒꯤ ꯃꯤꯠꯇ ꯌꯥꯝꯅ ꯃꯥꯅꯩ ꯑꯗꯨꯗꯒꯤ ꯃꯥꯁꯨ ꯑꯗꯨꯝ ꯋꯥꯡꯒꯨꯝ ꯇꯧꯋꯤ ꯑꯦꯔꯥꯎꯟ ꯐꯥꯐ ꯅꯥꯏꯟꯃꯨꯛ ꯋꯥꯡꯉꯦ ꯑꯩꯁꯨ ꯑꯦꯔꯥꯎꯟ ꯐꯥꯐ ꯅꯥꯏꯟꯃꯨꯛ ꯋꯥꯡꯉꯦ ꯑꯗꯨꯒ ꯑꯇꯣꯞꯄꯗꯅ ꯀꯩꯗ ꯃꯥꯟꯅꯒꯦ ꯍꯥꯏꯔꯒꯗꯤ ꯑꯩꯈꯣꯏ ꯈꯣꯟꯖꯦꯜꯗꯁꯨ ꯌꯥꯝ ꯃꯥꯟꯅꯩ ꯑꯩꯈꯣꯏꯕꯥꯅꯤꯁꯦ ꯑꯣꯍꯀꯦ ꯑꯗꯨꯒ ꯑꯩꯈꯣꯏꯒꯤ ꯈꯦꯠꯅꯕ ꯍꯥꯏꯔꯒꯗꯤ ꯑꯃꯨꯛ ꯑꯩꯈꯣꯏꯕꯥꯅꯤꯁꯦ ꯌꯥꯝꯅ ꯈꯦꯠꯅꯩ ꯈꯦꯠꯅꯕ ꯏꯟ ꯗ ꯁꯦꯟꯁ ꯑꯩꯈꯣꯏ ꯃꯥꯒꯤ ꯋꯥꯈꯟꯒ ꯑꯩꯒꯤ ꯋꯥꯈꯟꯒ ꯌꯥꯝ ꯆꯥꯟꯅꯗꯕꯒꯨꯝꯕ ꯍꯥꯏꯕꯗꯤ ꯑꯩꯉꯣꯟꯗꯗꯤ ꯄꯩꯁꯥ ꯍꯥꯏꯕꯁꯤ ꯑꯩ ꯑꯩꯅ ꯌꯥꯝꯅ ꯄꯥꯝꯃꯨꯖꯅ ꯈꯣꯠꯇꯅ ꯌꯥꯝꯅ ꯄꯥꯝꯃꯨꯅ ꯁꯤꯖꯟꯅꯔꯛꯏ ꯑꯗꯣ ꯃꯥꯗꯤ ꯄꯩꯁꯥ ꯍꯥꯏꯕꯁꯦ ꯃꯥꯅ ꯊꯣꯛꯇꯕꯅꯤꯅ ꯃꯥꯅ ꯀꯩꯅꯣ ꯇꯧꯗꯕꯅꯤꯅ ꯇꯥꯟꯗꯕꯅꯤꯅ ꯃꯥꯁꯦ ꯄꯩꯁꯥ ꯌꯥꯝꯅ ꯇꯤꯡꯊꯣꯛꯄ ꯈꯣꯇꯣꯛꯄ ꯇꯧꯋꯤ ꯑꯗꯨꯗꯪꯁꯨ ꯅꯠꯇꯅ ꯏꯃꯨꯡ ꯃꯅꯨꯡꯒꯤ ꯊꯕꯛ ꯇꯧ ꯃꯇꯝꯗ ꯈꯣꯠ ꯇꯧ ꯃꯇꯝꯗ ꯑꯩꯈꯣꯏꯕꯥꯅꯤꯁꯦ ꯃꯣꯠ ꯌꯥꯝ ꯆꯥꯟꯅꯗꯕ ꯑꯣꯏꯒꯨꯝ ꯇꯧꯋꯤ ꯑꯗꯨꯗꯒꯤ ꯌꯨꯝꯗꯕꯨ ꯂꯩꯔꯒꯁꯨ ꯑꯩꯗꯤ ꯇꯨꯏꯁꯟ ꯇꯧꯗꯅ ꯈꯣꯠꯇꯅ ꯀꯩꯅꯣꯝꯕꯨ ꯇꯧꯗꯅ ꯄꯩꯁꯥ ꯇꯥꯟꯕ ꯈꯣꯠꯄꯒꯤ ꯋꯥꯈꯟ ꯇꯧꯋꯤ ꯑꯗꯨꯕꯨ ꯃꯥꯗꯤ ꯅꯣꯉꯥꯟꯕꯗꯒꯤ ꯅꯨꯃꯤꯠꯇꯥꯐꯥꯎ ꯐꯥꯃꯨꯡꯗ ꯍꯤꯞꯄꯒ ꯈꯣꯠꯂꯒ ꯒꯦꯝ ꯁꯥꯟꯅꯕ ꯈꯣꯠꯄ ꯇꯧꯋꯤ ꯍꯣꯏ ꯏꯃꯥꯗ ꯃꯇꯦꯡ ꯈꯒꯒꯕꯨꯗꯤ ꯄꯥꯡꯉꯦ ꯑꯗꯨꯕꯨ ꯑꯅꯝꯕ ꯃꯇꯝꯗ ꯃꯥꯁꯦ ꯒꯦꯝ ꯑꯗꯨꯝ ꯁꯥꯟꯅꯔꯒ ꯈꯣꯠꯂꯒ ꯃꯥꯁꯦ ꯃꯇꯝ ꯑꯗꯨꯝ ꯂꯦꯜꯂ ꯈꯣꯠꯂꯒ ꯃꯃꯥꯟꯅꯕ ꯑꯗꯨꯝ ꯄꯨꯜꯂ ꯈꯣꯠꯂꯒ ꯂꯩ ꯁꯤ ꯃꯉꯥꯏꯔꯦ ꯈꯦꯠꯅꯕ ꯍꯥꯏꯔꯒꯗꯤ